ꯑꯥꯎ ꯃꯥꯅꯦ ꯑꯣ ꯀꯔꯤ ꯂꯩꯔꯦ ꯏꯍꯦ ꯅꯪ ꯄꯥꯝꯃꯤꯁꯤ ꯀꯔꯝꯕ ꯃꯑꯣꯡꯗ ꯄꯥꯝꯃꯤꯃꯣ ꯐꯅꯦꯛ ꯑꯣꯏꯅ ꯄꯥꯝꯃꯤꯕ꯭ꯔꯥ ꯐꯤ ꯑꯣꯏꯅ ꯄꯥꯝꯃꯤꯕ꯭ꯔꯥ ꯐꯅꯦꯛꯇꯁꯨ ꯃꯈꯟ ꯑꯥ

ꯑꯣ ꯍꯣ ꯐꯅꯦꯛꯇꯣ ꯍꯧꯖꯤꯛꯇꯤ ꯃꯈꯟ ꯃꯈꯟ ꯌꯥꯝ ꯂꯩꯑꯦꯕꯀꯣ ꯃꯨꯒꯥꯗꯁꯨ ꯐꯩꯕꯥꯛ ꯍꯥꯏꯕ ꯈꯨꯔꯈꯨꯜ ꯍꯥꯏꯕ ꯑꯗꯒꯤ ꯐꯩꯕꯥꯛꯀ ꯈꯨꯔꯈꯨꯜꯒ ꯍꯥꯏꯕꯁꯤꯅ ꯑꯃꯨꯛ ꯈꯔ ꯇꯥꯡꯉꯦꯕ ꯑꯗꯒꯤ ꯈꯔ ꯑꯍꯣꯡꯕꯁꯨ ꯂꯩ ꯍꯧꯖꯤꯛꯀꯤꯁꯤꯅ ꯑꯗꯩ ꯈꯔ ꯍꯣꯡꯅ ꯋꯥꯟ ꯄ꯭ꯂꯥꯏꯒꯨꯝꯕꯗ ꯐꯦꯟꯕ ꯍꯥꯏꯕꯁꯤꯅ ꯑꯗꯨꯅ ꯑꯃꯨꯛ ꯈꯔ ꯍꯣꯡꯉꯦꯕ ꯑꯗꯩ ꯃꯨꯒꯥ ꯃꯁꯥꯗ ꯃꯁꯥꯅ ꯐꯦꯟꯕꯗꯣ ꯈꯨꯔꯈꯨꯜꯒ ꯍꯥꯏꯕꯁꯤꯅ ꯑꯃꯨꯛ ꯑꯗꯨꯝ ꯈꯔ ꯑꯃꯨꯛ ꯇꯥꯡꯉꯦ ꯑꯗꯩ ꯂꯦꯅꯤꯟꯒ ꯍꯥꯏꯕꯁꯤꯅ ꯑꯃꯨꯛ ꯈꯔ ꯍꯣꯡꯉꯤ ꯄꯣꯂꯤꯁꯇꯔꯒꯨꯝꯕꯗ ꯂꯩꯅꯤꯟꯒꯨꯝꯕꯅ ꯐꯦꯟꯂꯒꯅ ꯑꯃꯨꯛ ꯈꯔ ꯍꯣꯡꯕ ꯑꯗꯨꯃꯥꯏꯅ ꯇꯧꯕ ꯂꯩ ꯐꯅꯦꯛꯇꯗꯤ ꯑꯗ ꯅꯪꯅ ꯀꯔꯝꯕ ꯃꯑꯣꯡꯗ ꯄꯥꯝꯗꯣꯏꯅꯣ ꯂꯦꯅꯤꯟꯒꯨꯝꯕ ꯍꯥꯏꯁꯤꯅ ꯑꯃꯨꯛ ꯑꯥ ꯎꯝ ꯂꯦꯅꯤꯟꯁꯤꯅ ꯑꯃꯨꯛ ꯀꯩꯅꯣ ꯇꯧꯋꯦꯕ ꯈꯔ ꯋꯥꯟ ꯄ꯭ꯂꯥꯏꯒꯨꯝꯕꯗ ꯐꯦꯜꯂꯒꯅ ꯂꯨꯄꯥ ꯆꯥꯝꯃꯉꯥ ꯆꯥꯇ꯭ꯔꯨꯛ ꯌꯣꯜꯂꯦꯕ ꯑꯗꯒꯤ ꯀꯩꯅꯣ ꯃꯨꯒꯥꯒꯨꯝꯕꯗ ꯑꯃꯨꯛ ꯀꯩꯅꯣ ꯇꯧꯔꯒ ꯃꯥꯅ ꯃꯌꯨꯡꯒ ꯀꯥꯔꯒꯅ ꯑꯃꯨꯛ ꯈꯔ ꯂꯤꯁꯤꯡꯒ ꯍꯦꯟꯕ ꯑꯗꯨꯃꯥꯏꯅ ꯇꯧꯋꯤ ꯑꯗꯨ ꯄꯣꯂꯤꯁꯇꯔꯅꯒ ꯐꯦꯟꯕꯁꯨ ꯂꯩ ꯄꯣꯂꯤꯁꯇꯔꯅ ꯃꯌꯨꯡꯒꯨꯝ ꯀꯥꯔꯒ ꯃꯨꯒꯥꯒꯨꯝꯕꯅ ꯐꯦꯟꯕꯁꯤꯅ ꯑꯃꯨꯛ ꯑꯗꯨꯁꯨ ꯂꯤꯁꯤꯡꯒꯤ ꯃꯊꯛꯇꯗꯤ ꯑꯗꯨꯝ ꯄꯤꯈꯔꯦ ꯑꯗꯩ ꯐꯤꯗꯁꯨ ꯃꯈꯟ ꯃꯈꯟ ꯑꯃꯨꯛ ꯂꯩꯑꯦꯕ ꯐꯤꯅ ꯑꯃꯨꯛ ꯄꯣꯂꯤꯁꯇꯔꯅ ꯐꯦꯟꯕ ꯑꯗꯩ ꯃꯨꯒꯥꯅ ꯐꯦꯟꯕ ꯑꯗꯨꯝꯕꯁꯨ ꯂꯩ ꯃꯈꯟ ꯍꯧꯖꯤꯛꯇꯤ ꯃꯈꯟ ꯌꯥꯝ ꯊꯣꯛꯑꯦ ꯑꯗꯨꯅ ꯑꯄꯥꯝꯕꯗꯤ ꯃꯈꯟ ꯃꯈꯟ ꯅꯪꯅ ꯄꯥꯝꯃꯤ ꯃꯑꯣꯡꯁꯤ ꯑꯇꯥꯡꯕꯗ ꯄꯥꯝꯗꯣꯏꯕ꯭ꯔꯥ ꯑꯍꯣꯡꯕꯗ ꯄꯥꯝꯗꯣꯔꯤꯕ꯭ꯔꯥ ꯎꯝ ꯑꯣ ꯃꯃꯟꯒꯤꯕꯨꯗꯤ ꯑꯗꯨꯝ ꯂꯤꯁꯤꯡꯒꯤ ꯃꯌꯥ ꯑꯗꯨꯃꯥꯏꯅ ꯂꯣꯏꯅ ꯂꯩꯅꯦꯕꯀꯣ ꯅꯪ ꯍꯥꯏꯔꯤꯕ ꯐꯤꯉꯩꯗꯣ ꯑꯗꯨꯗ ꯍꯣꯏ ꯈꯔ ꯇꯥꯊꯣꯛ ꯇꯥꯁꯤꯟ ꯈꯔ ꯃꯌꯥꯝ ꯂꯧꯔꯗꯤ ꯈꯔ ꯇꯥꯊꯣꯛ ꯇꯥꯁꯤꯟ ꯑꯗꯨꯁꯨ ꯂꯥꯛꯀꯅꯤ ꯑꯗꯩ ꯈꯔ ꯄꯣꯠ ꯈꯔ ꯑꯗꯨꯗꯩ ꯍꯦꯟꯒꯠꯄꯁꯨ ꯂꯤꯁꯤꯡꯗꯩ ꯈꯔ ꯍꯦꯟꯕ ꯑꯅꯤꯒꯤ ꯆꯥꯡ ꯌꯧꯕꯁꯨ ꯑꯗꯩ ꯈꯔ ꯇꯥꯕꯁꯨ ꯑꯗꯨꯃꯥꯏꯅꯗꯤ ꯂꯩꯅꯤ ꯍꯣꯏ ꯅꯪꯅ ꯑꯄꯥꯝꯕ ꯄꯣꯠꯇꯨ ꯑꯗꯨꯝ ꯍꯥꯏꯔꯛꯑꯣ ꯅꯪꯅ ꯁꯤ ꯃꯆꯨ ꯃꯆꯨ ꯄꯥꯝꯃꯦ ꯍꯥꯏꯔꯁꯨ ꯃꯆꯨꯗꯣ ꯑꯩꯉꯣꯟꯗꯕꯨ ꯊꯥꯔꯛꯑꯁꯨ ꯑꯗꯨꯝ ꯍꯥꯏꯔꯛꯑꯣ ꯑꯗꯨꯒꯤꯕꯨꯗꯤ ꯑꯗꯨꯝ ꯑꯩꯈꯣꯏꯁꯤꯗꯗꯤ ꯑꯗꯨꯝ ꯐꯪꯒꯅꯦꯕ ꯅꯪ ꯍꯥꯏꯔꯤ ꯄꯣꯠꯉꯩꯗꯣ ꯑꯗꯨꯅ ꯍꯣꯏ ꯅꯪ ꯍꯣꯏ ꯍꯣꯏ ꯍꯣꯏ ꯑꯪ ꯍꯣꯏ ꯍꯣꯏ ꯍꯣꯏ